ꯑꯩꯒꯤ ꯄꯨꯟꯁꯤꯗ ꯈ꯭ꯋꯥꯏꯗꯒꯤ ꯍꯥꯟꯅ ꯇꯥꯛꯄꯤ ꯇꯝꯕꯤꯔꯤꯕ ꯑꯣꯖꯥꯁꯤꯡꯅ ꯍꯥꯏꯔꯛꯄ ꯊꯧꯒꯜꯂꯣꯟꯁꯤꯡ ꯃꯇꯨꯡ ꯏꯟꯅ ꯃꯈꯣꯏꯅ ꯍꯥꯏꯕ ꯈꯨꯗꯤꯡꯃꯛ ꯐꯅ ꯇꯧꯕ ꯑꯃꯁꯨꯡ ꯃꯣꯏꯅ ꯍꯥꯏꯔꯛꯄ ꯅꯤꯌꯣꯝꯁꯤꯡ ꯏꯟꯕ ꯑꯌꯨꯛ ꯉꯟꯅ ꯍꯧꯒꯠꯄ ꯑꯗꯨꯒ ꯂꯥꯏꯔꯤꯛ ꯁꯣꯟꯕ ꯃꯈꯣꯏꯒꯤ ꯄꯥꯎꯇꯥꯛꯁꯤꯡ ꯏꯟꯕ ꯃꯈꯣꯏꯗ ꯊꯛꯁꯤ ꯈꯥꯁꯤ ꯊꯧꯒꯜꯂꯣꯟ ꯎꯠꯄ ꯑꯗꯨꯒ ꯃꯈꯣꯏ ꯎꯕꯗ ꯏꯀꯥꯏ ꯈꯨꯝꯅꯕ ꯎꯠꯄ ꯃꯔꯝꯁꯤꯡ ꯑꯁꯤꯅ ꯑꯩꯒꯤ ꯇꯨꯡꯒꯤ ꯄꯨꯟꯁꯤꯗ ꯃꯥꯏ ꯄꯥꯛꯅꯕ ꯂꯝꯕꯤ ꯂꯝꯕꯤꯗ ꯌꯥꯝꯅ ꯆꯥꯎꯅ ꯈꯨꯗꯣꯡ ꯆꯥꯕ ꯄꯤ